ꯌꯥꯝꯅ ꯈꯜꯂꯤ ꯈꯖꯤꯛꯇꯪ ꯈꯟꯕ ꯅꯠꯇꯦ ꯁꯤꯗꯤ ꯌꯥꯝꯅ ꯈꯜꯂꯤ ꯀꯔꯤꯒꯤꯅꯣ ꯍꯥꯏꯕꯗꯨꯁꯨ ꯑꯩꯒꯤ ꯑꯣꯏꯖꯕ ꯑꯩꯒꯤ ꯋꯥꯈꯜꯂꯣꯟꯗ ꯐꯥꯎꯖꯕ ꯈꯨꯗꯤꯡꯃꯛꯇꯨ ꯊꯝꯃꯣꯏ ꯁꯦꯡꯅ ꯑꯗꯨꯝ ꯍꯥꯏꯖꯒꯦ ꯈꯨꯡꯒꯪꯗ ꯂꯩꯕ ꯄꯨꯟꯁꯤ ꯑꯃꯒ ꯁꯥꯍꯔꯗ ꯂꯩꯕ ꯄꯨꯟꯁꯤ ꯑꯃꯒ ꯑꯅꯤꯒꯤ ꯅꯨꯡꯉꯥꯏꯕ ꯈꯨꯡꯒꯪꯒꯤꯁꯨ ꯅꯨꯡꯉꯥꯏꯕ ꯂꯩꯒꯅꯤ ꯁꯍꯔꯒꯤꯁꯨ ꯅꯨꯡꯉꯥꯏꯕ ꯂꯩꯒꯅꯤ ꯑꯗꯨꯕꯨ ꯉꯁꯤ ꯉꯁꯤ ꯃꯤꯑꯣꯏꯕꯅ ꯇꯥꯟꯅꯔꯤꯕ ꯄꯣꯠ ꯑꯁꯤꯗꯤ ꯍꯦꯟꯅ ꯆꯥꯎꯈꯠꯄ ꯄꯨꯟꯁꯤ ꯍꯦꯟꯅ ꯅꯨꯡꯉꯥꯏꯕ ꯄꯨꯟꯁꯤ ꯍꯦꯟꯅ ꯍꯦꯟꯅ ꯑꯇꯣꯞꯄꯁꯤꯡꯗꯒꯤ ꯍꯦꯟꯅ ꯍꯦꯟꯅ ꯃꯥꯡꯖꯤꯜ ꯊꯥꯗꯅ ꯆꯠꯄ ꯄꯨꯟꯁꯤ ꯑꯗꯨꯕꯨꯅꯤ ꯃꯁꯤꯅ ꯃꯔꯝ ꯑꯣꯏꯔ ꯀꯥꯟꯁꯤꯗ ꯅꯨꯄꯤ ꯅꯠꯇ꯭ꯔꯒꯅ ꯅꯨꯄꯥꯁꯤꯡ ꯃꯥ ꯃꯥꯒꯤ ꯂꯥꯏꯐ ꯄꯥꯠꯅꯔ ꯃꯍꯥꯛ ꯃꯍꯥꯛꯀꯤ ꯂꯣꯏꯅꯕꯤ ꯅꯠꯇ꯭ꯔꯒꯅ ꯂꯣꯏꯅꯕ ꯊꯤꯅꯕ ꯍꯣꯠꯅꯕ ꯃꯇꯝꯁꯤꯗ ꯑꯩꯁꯤ ꯀꯗꯥꯏꯗꯒꯤꯅꯣ ꯀꯗꯥꯏꯗꯒꯤ ꯂꯥꯛꯄꯅꯣ ꯀꯔꯤ ꯂꯝꯗꯒꯤꯅꯣ ꯑꯩ ꯍꯧꯖꯤꯛ ꯍꯧꯖꯤꯛ ꯀꯔꯤ ꯄꯨꯟꯁꯤ ꯍꯣꯠꯅꯔꯤ ꯑꯩꯒ ꯃꯥꯒ ꯌꯨꯝꯕꯥꯟ ꯃꯤꯅꯔꯨꯔꯕ ꯃꯇꯨꯡꯁꯤꯗ ꯑꯩꯒꯤ ꯄꯨꯟꯁꯤꯁꯤꯅ ꯀꯗꯥꯏꯗ ꯑꯣꯏꯒꯗꯧꯔꯤ ꯒꯥ ꯍꯥꯏꯕ ꯄꯣꯠꯁꯦ ꯀꯔꯤꯒꯨꯝꯕ ꯃꯇꯝꯗ ꯌꯥꯝꯅ ꯑꯩꯉꯣꯟꯗꯁꯨ ꯌꯥꯝꯅ ꯍꯪꯕ ꯀꯣꯏꯁꯟ ꯑꯃꯈꯛ ꯑꯗꯨꯝ ꯑꯣꯏ ꯑꯗꯨꯒ ꯃꯁꯤꯒꯤ ꯑꯣꯏꯅ ꯑꯩꯒꯤ ꯋꯥꯈꯜꯂꯣꯟꯗ ꯑꯃꯈꯛ ꯂꯩꯖꯕ ꯍꯥꯏꯖꯔꯒꯗꯤ ꯁꯍꯔꯒꯤ ꯄꯨꯟꯁꯤꯗ ꯂꯩꯕ ꯍꯥꯏꯕꯁꯤꯅ ꯍꯦꯟꯅ ꯅꯨꯡꯉꯥꯏ ꯍꯥꯏꯕꯒꯤ ꯋꯥꯈꯜꯂꯣꯟ ꯑꯃꯁꯨ ꯃꯤꯑꯣꯏꯕ ꯑꯩꯈꯣꯏꯒꯤ ꯋꯥꯈꯜꯂꯣꯟꯗ ꯉꯁꯤ ꯉꯁꯤ ꯏꯟꯈꯠꯂꯛꯂꯤꯕ ꯅꯍꯥꯁꯤꯡꯗ ꯊꯣꯛꯇꯕꯗꯤ ꯅꯠꯇꯦ ꯊꯣꯛꯏ ꯀꯔꯝꯕ ꯃꯈꯜꯅꯣ ꯍꯥꯏꯖꯔꯛꯄ ꯃꯇꯝꯗ ꯑꯔꯪ ꯑꯔꯥꯛꯀꯤ ꯄꯨꯟꯁꯤ ꯂꯣꯏꯅ ꯂꯣꯏꯅꯅ ꯍꯦꯟꯅ ꯍꯦꯟꯅ ꯅꯨꯡꯉꯥꯏ ꯌꯥꯏꯐꯕ ꯍꯦꯟꯅ ꯍꯦꯟꯅ ꯆꯥꯎꯈꯠꯂꯕ ꯍꯦꯟꯅ ꯍꯦꯟꯅ ꯈꯨꯃꯥꯡ ꯆꯥꯎꯁꯤꯜꯂꯕ ꯈꯨꯃꯥꯡ ꯆꯪꯁꯤꯜꯂꯕ ꯑꯗꯨꯒꯨꯝꯕ ꯑꯣꯏꯕ꯭ꯔ ꯍꯥꯏꯅꯁꯨ ꯈꯜꯂꯤ ꯈꯨꯡꯒꯪꯒꯤ ꯄꯨꯟꯁꯤ ꯅꯨꯡꯉꯥꯏꯇꯦ ꯍꯥꯏꯕꯗꯤ ꯅꯠꯇꯦ ꯑꯗꯨꯕꯨ ꯄꯥꯝꯅꯔꯤꯕ ꯇꯧꯅꯔꯤꯕ ꯃꯑꯣꯡ ꯃꯇꯧꯁꯤꯡ ꯑꯁꯤꯗꯗꯤ ꯍꯦꯟꯅ ꯍꯦꯟꯅ ꯇꯧꯕ ꯍꯦꯟꯅ ꯍꯦꯟꯅ ꯆꯥꯎꯈꯠꯄ ꯍꯦꯟꯅ ꯍꯦꯟꯅ ꯀꯅꯥꯒꯨꯝꯕ ꯑꯃꯗꯒꯤ ꯃꯔꯥꯏ ꯆꯥꯏꯈꯠꯅ ꯃꯔꯥꯏ ꯆꯥꯎꯈꯠꯅ ꯆꯠꯄ ꯄꯨꯟꯁꯤ ꯑꯗꯨꯕꯨꯅꯤ ꯍꯥꯏꯅꯁꯨ ꯑꯗꯨꯝ ꯊꯝꯕꯤꯔꯝꯏ ꯃꯔꯝ ꯑꯗꯨꯅ ꯑꯩ ꯃꯁꯤꯒꯤ ꯄꯣꯠꯁꯤ ꯌꯥꯝ ꯆꯥꯎꯅ ꯈꯜꯂꯤ ꯑꯗꯣ ꯀꯔꯤꯒꯤꯅꯣ ꯍꯥꯏꯕ ꯇꯥꯔꯒꯗꯤ ꯃꯤꯑꯣꯏꯕ ꯑꯃꯒꯤ ꯃꯥꯛꯀꯤ ꯄꯨꯟꯁꯤ ꯅꯠꯇ꯭ꯔꯒꯅ ꯃꯥꯛꯀꯤ ꯑꯣꯏꯔꯤꯕ ꯂꯤꯕꯤꯡ ꯁ꯭ꯇꯦꯟꯗꯔ꯭ꯠ ꯂꯤꯕꯤꯡ ꯂꯥꯏꯐ ꯁ꯭ꯇꯥꯏꯜꯗꯣ ꯍꯦꯟꯅ ꯍꯦꯟꯅ ꯑꯞꯒ꯭ꯔꯦꯗ ꯇꯧꯅꯕ ꯍꯦꯟꯅ ꯍꯦꯟꯅ ꯐꯒꯠꯅꯕ ꯍꯦꯟꯅ ꯍꯦꯟꯅ ꯆꯥꯎꯈꯠꯄ ꯉꯝꯅꯕ ꯑꯗꯨꯒꯨꯝꯕꯒꯤꯗꯃꯛꯇꯅꯤ ꯍꯥꯏꯅ ꯈꯜꯂꯤ